ꯏꯝꯐꯥꯜ ꯋꯦꯁꯀꯤ ꯖꯤꯂꯥ ꯑꯁꯤꯗ ꯑꯌꯤꯡ ꯑꯁꯥꯒꯤꯗ ꯈꯦꯠꯅꯕ ꯈꯔ ꯍꯥꯏꯔꯒꯗꯤ ꯁꯥꯕꯒꯤ ꯆꯥꯡꯅ ꯅꯣꯡꯃ ꯅꯣꯡꯃꯒꯤ ꯁꯨꯝ ꯋꯥꯡꯖꯜꯂꯛꯏ ꯏꯟꯗꯝꯊꯥꯒꯤ ꯃꯇꯝꯗ ꯅꯣꯡ ꯆꯨꯕ ꯌꯥꯎꯁꯤꯜꯂꯛꯑꯦ ꯃꯔꯝꯗꯤ ꯒ꯭ꯂꯣꯕꯜ ꯋꯥꯔꯃꯤꯡꯒꯤ ꯁꯥꯏ꯭ꯠ ꯏꯐꯦꯛꯁꯦ ꯃꯅꯤꯄꯨꯔꯒꯤ ꯏꯝꯐꯥꯜ ꯋꯦꯁ ꯍꯥꯏꯔꯤꯕ ꯖꯤꯂꯥ ꯑꯁꯤꯗꯁꯨ ꯃꯥꯌꯣꯛꯅꯔꯦ ꯅꯣꯡꯖꯨ ꯄꯟꯊꯥ ꯇꯦꯟꯁꯤꯜꯂꯀꯑꯦ ꯆꯨꯒꯗꯕ ꯃꯇꯝꯗ ꯅꯣꯡ ꯆꯨꯗ꯭ꯔꯦ ꯂꯧ ꯂꯣꯛꯑꯝꯗꯥꯏꯗ ꯅꯣꯡ ꯆꯨꯕ ꯑꯁꯤꯅꯆꯤꯡꯕ ꯃꯌꯥꯝꯁꯤꯅꯤ ꯑꯗꯨꯕꯨ ꯍꯧꯈꯤꯕ ꯆꯍꯤ ꯈꯔꯁꯤꯗꯗꯤ ꯏꯁꯤꯡ ꯏꯆꯥꯎꯁꯦ ꯑꯩꯅ ꯂꯩꯔꯤꯕ ꯏꯝꯐꯥꯜ ꯋꯦꯁ ꯀꯤ ꯗꯤꯁꯇ꯭ꯔꯤꯛ ꯑꯁꯤꯗꯗꯤ ꯀꯌꯥ ꯊꯦꯡꯅꯗꯦ ꯑꯗꯨꯕꯨ ꯃꯃꯥꯡꯉꯩꯒꯤ ꯃꯇꯝꯗ ꯅꯣꯡ ꯀꯥꯍꯦꯟꯅ ꯆꯨꯕꯗꯒꯤ ꯏꯁꯤꯡ ꯏꯆꯥꯎ ꯊꯦꯡꯅꯕꯗꯤ ꯌꯥꯎꯈ꯭ꯔꯦ